ꯔꯤꯁ ꯗꯦꯠ ꯄꯣꯔ ꯗꯦꯠ ꯍꯥꯏꯔꯤꯕ ꯂꯥꯏꯔꯤꯛ ꯑꯁꯤ ꯑꯩꯅ ꯈ꯭ꯋꯥꯏꯗꯒꯤ ꯄꯥꯝꯖꯅ ꯄꯥꯕ ꯂꯥꯏꯔꯤꯛ ꯑꯃ ꯍꯥꯏꯕꯗꯨ ꯑꯣꯏꯈꯤ ꯍꯥꯏꯔꯤꯕ ꯂꯥꯏꯔꯤꯛ ꯑꯁꯤꯗ ꯑꯩꯈꯣꯏꯒꯤ ꯃꯔꯨ ꯑꯣꯏꯅ ꯏꯟꯈꯠꯂꯛꯂꯤꯕ ꯁꯥꯇ꯭ꯔꯁꯤꯡ ꯅꯠꯇ꯭ꯔꯒꯅ ꯑꯄꯤꯛꯄ ꯑꯉꯥꯡꯁꯤꯡꯗ ꯑꯉꯥꯡꯁꯤꯡꯗ ꯀꯃꯥꯏꯅ ꯇꯧꯔꯒ ꯂꯥꯏꯐ ꯑꯩꯈꯣꯏꯒꯤ ꯄꯩꯁꯥ ꯇꯥꯟꯕ ꯍꯧꯒꯗꯒꯦ ꯍꯥꯏꯕ ꯑꯄꯤꯛꯄꯗꯒꯤ ꯑꯩꯈꯣꯏꯒꯤ ꯏꯖꯨꯀꯦꯁꯟ ꯍꯥꯏꯔꯤꯕ ꯄꯣꯠꯁꯤ ꯑꯩꯈꯣꯏꯒꯤ ꯁ꯭ꯀꯨꯜꯁꯤꯡꯗ ꯂꯣꯏꯅ ꯇꯝꯃꯦ ꯇꯧꯕꯇꯕꯨ ꯐꯥꯏꯅꯥꯟꯁꯤꯌꯦꯜ ꯏꯖꯨꯀꯦꯁꯟ ꯁꯤꯃꯗꯤ ꯑꯩꯈꯣꯏ ꯁ꯭ꯀꯨꯜꯁꯤꯡꯗ ꯇꯝꯗꯦ ꯑꯗꯣ ꯑꯁꯤꯒꯨꯝꯕ ꯂꯥꯏꯔꯤꯛ ꯑꯁꯤꯅ ꯃꯔꯝ ꯑꯣꯏꯔꯒ ꯅꯣꯕꯦꯜ ꯄꯥꯝꯕꯁꯨ ꯔꯤꯗꯤꯡꯗ ꯈꯔ ꯊꯋꯥꯏ ꯋꯥꯎꯕ ꯃꯤꯁꯤꯡꯅꯗꯤ ꯐꯥꯏꯅꯥꯟꯁꯤꯌꯦꯜ ꯏꯖꯨꯀꯦꯁꯟꯁꯤ ꯍꯥꯏꯔꯤꯕ ꯁꯤꯗꯒꯤ ꯑꯗꯨꯝ ꯂꯧꯕ ꯉꯝꯕꯒꯤ ꯇꯟꯖꯥ ꯑꯃ ꯍꯥꯏꯕꯗꯨ ꯐꯪꯈꯤ ꯑꯗꯨꯒ ꯃꯁꯤꯒꯤ ꯂꯥꯏꯔꯤꯛ ꯑꯁꯤꯗ ꯏꯔꯤꯕꯁꯤ ꯀꯃꯥꯏꯅ ꯇꯧꯔꯒ ꯑꯩꯈꯣꯏꯒꯤ ꯄꯣꯔ ꯗꯦꯗ ꯔꯤꯁ ꯗꯦꯗ ꯍꯥꯏꯔꯤꯕ ꯑꯅꯤꯁꯤꯒꯤ ꯃꯕꯥꯅꯤꯒꯤ ꯈꯦꯠꯅꯕ ꯋꯥꯈꯜꯂꯣꯟꯁꯤ ꯑꯃꯅ ꯄ꯭ꯔꯣꯐꯦꯁꯥꯔꯅꯤ ꯑꯃꯅ ꯑꯩꯈꯣꯏꯒꯤ ꯕ꯭ꯌꯨꯖꯤꯅꯦꯁ ꯃꯦꯟꯅꯤ ꯑꯗꯨ ꯄ꯭ꯔꯣꯐꯦꯁꯥꯔꯁꯤꯕꯨꯅꯤ ꯄꯣꯔ ꯗꯦꯗ ꯍꯥꯏꯔꯤꯕꯁꯤ ꯃꯔꯝꯗꯤ ꯃꯥ ꯄꯣꯔꯅꯗꯤ ꯅꯠꯇꯦꯕꯨ ꯃꯥꯒꯤ ꯄꯣꯔ ꯃꯥꯏꯟ ꯁꯦꯠꯇꯨꯅꯤ ꯑꯗꯨꯒ ꯑꯩꯈꯣꯏꯒꯤ ꯔꯤꯁ ꯗꯦꯗ ꯍꯥꯏꯔꯤꯕꯁꯤꯅ ꯃꯥꯗꯤ ꯕ꯭ꯌꯨꯅꯦꯁ ꯃꯦꯟꯅꯤ ꯑꯗꯨꯒ ꯃꯥꯒꯤ ꯃꯃꯥꯟꯅꯕꯒꯤ ꯃꯣꯏ ꯃꯄꯥꯅꯤ ꯑꯗꯨꯒ ꯃꯃꯥꯟꯅꯕꯩ ꯃꯃꯤꯡꯅ ꯃꯥꯏꯀꯦꯜ ꯀꯧꯋꯤ ꯍꯥꯏꯔꯤꯕ ꯃꯕꯥꯏꯅꯤꯒꯤ ꯈꯦꯠꯅꯕ ꯃꯕꯥꯅꯤꯒꯤ ꯑꯩꯈꯣꯏꯒꯤ ꯂꯣꯡ ꯕꯤꯖꯟ ꯈꯦꯠꯅꯕꯗꯣ ꯈꯦꯠꯅꯕꯗꯨꯅꯦꯕ ꯉꯁꯥꯏꯒꯤ ꯁꯤꯗꯩꯁꯤꯗ ꯍꯥꯏꯔꯤꯕ ꯂꯥꯏꯔꯤꯛꯁꯤꯗ ꯎꯠꯂꯤꯕꯁꯦ ꯑꯃꯒ ꯑꯃꯒ ꯑꯃꯒ ꯑꯃꯒ ꯃꯈꯣꯏꯅꯤꯒꯤ ꯃꯔꯛꯇ ꯃꯥꯒꯤ ꯁꯥꯏꯀꯣꯂꯣꯖꯤꯅꯤ ꯈꯪꯗꯦ ꯃꯥꯏ ꯋꯥꯈꯜꯂꯣꯟꯁꯤꯡ ꯌꯥꯝ ꯈꯦꯠꯅꯕꯅ ꯃꯔꯝ ꯑꯣꯏꯔꯒ ꯄꯩꯁꯥ ꯀꯃꯥꯏ ꯇꯥꯟꯒꯗꯒꯦ ꯍꯥꯏꯕ ꯋꯥꯈꯜꯂꯣꯟꯗꯨꯅꯤ ꯍꯥꯏꯔꯤꯕ ꯂꯥꯏꯔꯤꯛꯁꯤꯗ ꯎꯠꯂꯤꯕꯁꯤ ꯑꯗꯨꯒ ꯀꯃꯥꯏꯅ ꯇꯧꯔꯒ ꯏꯟꯕꯦꯁ ꯇꯧꯒꯅꯤ ꯀꯃꯥꯏꯅ ꯇꯧꯔꯒ ꯄꯩꯁꯥ ꯇꯥꯟꯒꯅꯤ ꯍꯥꯏꯕ ꯃꯇꯥꯡꯗꯨꯁꯨ ꯃꯐꯝꯁꯤꯗ ꯌꯥꯝꯅ ꯏꯟ ꯗꯦꯇꯦꯜꯁ ꯇꯥꯛꯄꯅꯤ